ꯑꯩꯅ ꯃꯄꯥꯜꯂꯝꯗ ꯆꯠꯄꯗ ꯍꯧꯖꯤꯛꯐꯥꯎꯗ ꯑꯩꯉꯣꯟꯗ ꯗꯤꯁꯀ꯭ꯔꯤꯃꯤꯅꯦꯁꯟ ꯍ꯭ꯌꯨꯃꯤꯂꯤꯌꯦꯁꯟ ꯇꯧꯕꯁꯦ ꯑꯇꯣꯞꯄ ꯑꯩꯒꯤ ꯗꯦꯁꯇꯤꯅꯦꯁꯟ ꯃꯐꯝꯗꯨꯗ ꯁꯤꯒꯨꯝꯕ ꯇꯧꯕꯁꯦ ꯑꯩ ꯊꯦꯡꯅꯗ꯭ꯔꯤ ꯇꯧꯁꯨ ꯇꯧꯗ꯭ꯔꯤ ꯑꯩꯈꯣꯏꯒꯤ ꯌꯥꯝ ꯐꯖꯅ ꯋꯦꯜꯀꯝ ꯇꯧꯕꯤꯔꯛꯏ ꯌꯥꯝ ꯐꯖꯅ ꯕꯤꯍꯦꯞ ꯇꯧꯕꯤꯔꯛꯑꯦ ꯑꯗꯨꯒ ꯂꯝꯕꯤꯇꯕꯨ ꯍꯪꯉꯁꯨ ꯐꯖꯅ ꯇꯥꯛꯄꯤꯔꯛꯑꯦ ꯁꯤꯒꯨꯝꯕ ꯗꯤꯁꯀ꯭ꯔꯤꯃꯤꯅꯦꯁꯟ ꯇꯧꯕꯒꯤ ꯀꯦꯁꯁꯤꯗꯤ ꯑꯩꯉꯣꯟꯗ ꯏꯁꯥꯗ ꯊꯣꯛꯇ꯭ꯔꯤ